ꯀꯔꯤ ꯇꯧꯔꯒꯦ ꯍꯥꯏꯁꯤꯕꯣ ꯑꯣ ꯑꯩꯅꯗꯤ ꯑꯉꯥꯡꯗ ꯐꯖꯅ ꯍꯥꯏꯔꯝꯕꯅꯦ ꯑꯗꯨ ꯑꯉꯥꯡꯅ ꯀꯩꯗꯧꯔꯕꯅꯣ ꯃꯥꯁꯨ ꯈꯪꯗꯦꯅꯦ ꯑꯗꯨ ꯃꯊꯪꯒꯤ ꯀꯩꯗꯧꯕꯗ ꯍꯦꯛ ꯐꯖꯅ ꯀꯩꯗꯧꯔꯥ ꯂꯣꯏꯔꯦ ꯑꯗꯨꯒꯤ ꯀꯩꯝ ꯈꯜꯂꯨꯅꯨ ꯑꯗꯨ ꯑꯉꯥꯡꯗꯨꯗ ꯑꯩ ꯍꯥꯏꯒꯦ ꯑꯗꯨꯝ ꯌꯥꯅꯤ ꯕꯦꯀꯝ ꯀꯔꯤ ꯀꯔꯥꯁꯦ ꯃꯃꯥꯡꯒꯤꯗꯣ ꯐꯖꯅ ꯑꯗꯨꯝ ꯀ꯭ꯂꯤꯌꯥꯔ ꯑꯣꯏꯅꯕ ꯀꯩꯗꯧꯔꯛꯄ꯭ꯔꯣ ꯎꯝ ꯑꯣ ꯑꯗꯣ ꯑꯩ ꯌꯥꯅꯕ ꯐꯅꯕ ꯑꯉꯥꯡꯗꯨꯗ ꯍꯥꯏꯒꯦ ꯑꯩꯒꯗ ꯊꯦꯡꯅꯍꯧꯗ꯭ꯔꯃꯤꯅ ꯑꯉꯥꯡꯗꯨꯅ ꯈꯤꯇꯪ ꯀꯩꯗꯧꯔꯝꯃꯔꯣꯏ ꯑꯗꯨ ꯁꯥꯎꯕꯤꯔꯅꯨ ꯑꯣ ꯑꯉꯥꯡꯗꯨꯁꯨ ꯅꯧꯅ ꯌꯥꯎꯔꯛꯄ ꯑꯉꯥꯡ ꯑꯣꯏꯕ ꯑꯗꯨꯅ ꯈꯪꯗ꯭ꯔꯤꯕ ꯑꯗꯣ ꯇꯝꯕ ꯍꯧꯔꯛꯄꯇ ꯉꯥꯏꯕꯗꯨꯗ ꯑꯉꯥꯡꯗꯨꯅ ꯈꯤꯇꯪ ꯀꯩꯗꯧꯗ꯭ꯔꯦ ꯑꯗꯨꯒꯤꯅꯤꯗ ꯎꯝ ꯎꯝ ꯍꯥꯟꯅꯒꯤ ꯃꯤꯁꯤꯡꯗꯨꯁꯨ ꯑꯃꯨꯛꯀ ꯃꯌꯨꯝꯗ ꯆꯠꯊꯣꯛꯅꯈꯤꯕ ꯑꯣꯏꯕ ꯑꯗꯨ ꯃꯣꯏꯅ ꯑꯣꯏꯔꯗꯤ ꯀꯔꯤ ꯃꯄꯨꯡ ꯐꯅ ꯍꯥꯏꯕꯗꯤ ꯃꯥꯅ ꯑꯗꯨꯝ ꯀꯩꯗꯧꯔꯛꯀꯗꯕ ꯑꯗꯣ ꯑꯉꯥꯡꯗꯨꯁꯨ ꯇꯝꯃꯛꯄꯗ ꯉꯥꯏꯔꯤꯃꯤꯅ ꯌꯥꯗꯕ ꯑꯗꯨꯅꯅꯤ ꯑꯗꯨ ꯑꯩ ꯌꯥꯅꯕ ꯍꯩꯅꯕ ꯇꯧꯅꯕ ꯑꯗꯨꯝ ꯍꯥꯏꯒꯦ ꯌꯥꯅꯤ ꯃꯊꯪꯒꯤꯗ ꯑꯗꯨꯝ ꯐꯅꯕ ꯇꯧꯒꯦ

ꯑꯥ ꯍꯌꯦꯡ ꯑꯣꯏꯔꯁꯨ ꯑꯗꯨꯝ ꯂꯥꯛꯑꯁꯨ ꯌꯥꯅꯤ ꯑꯗꯨꯒ ꯑꯗꯨꯝ ꯅꯪꯒꯤ ꯑꯋꯥꯠꯄꯁꯤꯡꯗꯨ ꯑꯗꯨ ꯀꯩꯗꯧꯔꯁꯨ ꯀꯩꯗꯧꯒꯦ ꯌꯥꯅꯤ ꯑꯗꯨꯒꯤꯗꯤ ꯀꯩꯝ ꯈꯜꯂꯨꯅꯨ ꯑꯩ ꯂꯩꯅꯤ ꯍꯌꯦꯡꯗꯤ ꯌꯥꯅꯤ ꯑꯗꯨꯝ ꯂꯥꯛꯑꯣ ꯑꯩ ꯑꯗꯨꯝ ꯀꯩꯗꯧꯒꯦ ꯑꯩꯈꯣꯏꯅ ꯁꯣꯏꯔꯃꯤꯅ ꯑꯩꯈꯣꯏꯅ ꯑꯃꯨꯛ ꯀꯩꯗꯧꯕ ꯇꯥꯕꯅꯦ ꯑꯗꯣ ꯑꯩ ꯐꯖꯅ ꯁꯥꯔ ꯍꯣꯏꯒꯤ ꯅꯤꯡꯕ ꯊꯨꯡꯅꯕ ꯑꯗꯨꯝ ꯀꯩꯗꯧꯒꯦ ꯌꯥꯅꯤ ꯅꯣꯏꯒꯤ ꯄꯦꯟꯅꯕ ꯇꯧꯒꯦ ꯍꯥꯏꯅ ꯑꯩꯈꯣꯏꯅ ꯂꯩꯔꯤꯁꯤꯗꯤ ꯑꯣ ꯑꯗꯨ ꯅꯣꯏꯒꯤ ꯄꯦꯟꯅꯕ ꯑꯗꯨꯝ ꯇꯧꯒꯦꯗ ꯌꯥꯅꯤ ꯑꯗꯨꯒꯤꯗꯤ ꯑꯗꯨꯝ ꯌꯥꯅꯤ ꯍꯣꯏ ꯍꯣꯏ ꯑꯗꯣ ꯂꯣꯏꯅ ꯐꯅꯕ ꯑꯩꯅ ꯑꯗꯨꯝ ꯀꯩꯗꯧꯔꯒꯦ ꯌꯥꯅꯤ ꯍꯣꯏ ꯄꯤꯕ ꯀꯥꯟꯗ ꯈꯔ ꯆꯤꯠꯊꯕ ꯈꯣꯠꯊꯕ ꯑꯉꯥꯡꯅꯤꯅ ꯍꯩꯇꯗꯅ ꯑꯣꯏꯔꯝꯒꯅꯤ ꯑꯗꯨ ꯁꯥꯎꯔꯅꯨ ꯑꯗꯨ ꯑꯩ ꯍꯌꯦꯡ ꯐꯖꯅ ꯌꯦꯡꯉꯒ ꯄꯤꯔꯛꯑꯒꯦ ꯀꯩꯝ ꯈꯜꯂꯨꯔꯅꯨ ꯑꯗꯨꯒꯤ ꯅꯣꯏ ꯐꯣꯟꯗ ꯑꯣꯏꯔꯁꯨ ꯑꯩ ꯑꯗꯨꯝ ꯍꯌꯦꯡ ꯄꯥꯎ ꯐꯥꯎꯖꯔꯛꯑꯒꯦ ꯑꯣ ꯐꯔꯦ ꯐꯔꯦ ꯑꯗꯨꯗꯤ ꯑꯩ ꯐꯣꯟꯁꯤ ꯊꯝꯃꯒꯦ ꯑꯩ ꯑꯗꯨꯝ ꯄꯥꯎ ꯐꯥꯎꯔꯛꯑꯒꯦ ꯑꯍꯣꯏ ꯍꯣꯏ